ꯃꯇꯝ ꯄꯨꯝꯅꯃꯛꯇ ꯉꯪꯗꯨꯅ ꯂꯩꯕ ꯄꯥꯝꯕ ꯑꯩꯒꯤ ꯒꯣꯇꯨ ꯁꯣꯡ ꯑꯗꯨꯗꯤ ꯁꯥꯠ ꯔꯍꯦ ꯍꯣ ꯍꯤꯟꯗꯤ ꯕꯣꯂꯤꯋꯨꯗ ꯁꯣꯡꯅꯤ ꯁꯅꯝꯒ ꯖꯨꯆꯣꯕꯦꯅꯤꯅ ꯁꯛꯄ ꯏꯁꯩꯅꯤ ꯃꯈꯣꯏꯒꯤ ꯂꯥꯏꯐ ꯁ꯭ꯇꯣꯔꯤꯗꯒꯤ ꯄ꯭ꯔꯤꯗꯤꯛ ꯇꯧꯕ ꯏꯁꯩꯅꯤ ꯁꯅꯝꯒꯤ ꯏꯁꯩ ꯑꯌꯥꯝꯕ ꯑꯩ ꯇꯥꯏ ꯃꯈꯣꯏꯒꯤ ꯏꯁꯩ ꯑꯁꯤ ꯑꯩꯅ ꯇꯥꯗꯕ ꯂꯩꯇꯦ ꯏꯁꯩ ꯑꯁꯤ ꯑꯩꯉꯣꯟꯗ ꯄꯨꯛꯅꯤꯡ ꯌꯥꯝꯅ ꯊꯧꯒꯠꯍꯜꯂꯤ ꯃꯥꯏꯟ ꯔꯤꯐ꯭ꯔꯦꯁ ꯇꯧꯏ ꯏꯁꯇ꯭ꯔꯦꯁ ꯂꯤꯔꯤꯁ ꯇꯧꯏ ꯃꯥꯒꯤ ꯏꯁꯩ ꯑꯁꯤ ꯀ꯭ꯂꯥꯁꯤꯀꯦꯜꯗ ꯍꯥꯔꯃꯣꯅꯤ ꯌꯥꯝ ꯌꯥꯎꯏ ꯑꯩꯒꯤꯗ ꯑꯩꯒꯤ ꯄꯨꯟꯁꯤ ꯑꯃꯁꯨꯡ ꯑꯩꯒꯤ ꯊꯕꯛ ꯇꯧꯕ ꯈꯨꯗꯤꯡꯃꯛꯇ ꯃꯈꯣꯏꯒꯤ ꯏꯁꯩ ꯆꯠꯄ ꯈꯨꯗꯤꯡꯒꯤ ꯑꯗꯨꯝ ꯁꯛꯏ ꯑꯦꯅꯤ ꯇꯥꯏꯝꯗ ꯃꯁꯤꯒꯤ ꯏꯁꯩ ꯑꯗꯨꯝ ꯉꯪꯂꯒ ꯂꯥꯛꯏ ꯑꯗꯨꯅ ꯃꯁꯤꯒꯤ ꯏꯁꯩ ꯑꯩ ꯌꯥꯝ ꯄꯥꯝꯖꯩ